ꯑꯩꯈꯣꯏꯒꯤ ꯃꯐꯝ ꯑꯁꯤꯗ ꯂꯩꯕ ꯀꯔꯕꯥꯔꯒꯤ ꯑꯣꯏꯅ ꯁꯤꯖꯤꯟꯅꯕ ꯌꯥꯕꯗꯤ ꯇꯃꯦꯡꯂꯣꯡꯒꯤ ꯀꯣꯝꯂꯥ ꯃꯐꯝ ꯑꯇꯩꯗ ꯐꯪꯕ ꯀꯣꯝꯂꯥꯁꯤꯡꯒ ꯃꯍꯥꯎ ꯑꯃꯗꯤ ꯀꯔꯕꯥꯔꯗ ꯁꯤꯖꯤꯟꯅꯕ ꯈꯦꯠꯅꯩ ꯑꯇꯩ ꯃꯐꯝꯗ ꯐꯪꯗꯦ ꯑꯃꯗꯤ ꯄꯦꯁꯟ ꯐ꯭ꯔꯨꯏꯠ ꯑꯩꯈꯣꯏꯅꯗꯤ ꯁꯤꯇꯄꯣꯟ ꯍꯥꯏꯔꯒꯁꯨ ꯈꯪꯅꯩ ꯍꯥꯏꯔꯤꯕ ꯐ꯭ꯔꯨꯏꯠ ꯑꯁꯤ ꯎꯍꯩ ꯑꯁꯤ ꯑꯩꯈꯣꯏꯅ ꯖꯨꯏꯁ ꯑꯣꯏꯅ ꯁꯦꯝꯗꯨꯅ ꯃꯌꯥꯝꯅ ꯌꯥꯝꯅ ꯄꯥꯝꯅꯕ ꯄꯣꯠꯊꯣꯛ ꯑꯃꯁꯨ ꯑꯣꯏꯔꯤ ꯑꯃꯗꯤ ꯁꯦꯔꯤꯀꯜꯆꯔꯗ ꯍꯥꯏꯔꯒꯅ ꯑꯩꯈꯣꯏ ꯃꯅꯤꯄꯨꯔꯗ ꯐꯤ ꯁꯥꯕꯤꯁꯤꯡꯅ ꯃꯨꯀꯥ ꯍꯥꯏꯔꯠꯅ ꯕ ꯂꯤ ꯇꯤꯜ ꯃꯍꯨꯝ ꯑꯗꯨꯗꯒꯤ ꯁꯨꯡꯗꯨꯅ ꯑꯩꯈꯣꯏꯅ ꯂꯪ ꯆꯤꯡꯊꯣꯛꯇꯨꯅ ꯐꯤꯁꯥꯕꯤꯁꯤꯡꯅ ꯁꯥꯗꯣꯛꯇꯨꯅ ꯃꯨꯀꯥ ꯁꯨꯠ ꯑꯩꯅ ꯑꯃꯗꯤ ꯔꯥꯅꯤ ꯐꯤ ꯁꯥꯗꯨꯅ ꯁꯤꯖꯤꯟꯅꯔꯤ ꯃꯄꯥꯟ ꯂꯝꯗꯒꯤ ꯃꯤ ꯀꯌꯥ ꯑꯃꯁꯨ ꯂꯥꯛꯇꯨꯅ ꯍꯥꯏꯔꯤꯕ ꯄꯣꯠꯁꯛ ꯑꯁꯤ ꯑꯗꯨꯛꯀꯤ ꯃꯇꯤꯛ ꯗꯤꯃꯥꯟ ꯂꯩꯔꯤ ꯑꯗꯨꯒ ꯑꯩꯈꯣꯏꯅ ꯃꯦꯗꯤꯁꯅꯦꯜ ꯄ꯭ꯂꯥꯟ ꯍꯥꯏꯔꯒꯅ ꯑꯩꯈꯣꯏꯅ ꯅꯣꯡꯃꯪꯈꯥ ꯄꯥꯝꯕꯤ ꯅꯣꯡꯃꯪꯈꯥ ꯄ꯭ꯂꯥꯟ ꯄꯤꯔꯨꯛ ꯍꯥꯏꯔꯤꯕꯁꯤꯡ ꯑꯁꯤ ꯑꯇꯩ ꯃꯐꯝꯗ ꯍꯧꯕ ꯉꯝꯗꯕꯅ ꯃꯔꯝ ꯑꯣꯏꯗꯨꯅ ꯃꯐꯝ ꯑꯁꯤꯗꯗꯤ ꯃꯅꯤꯄꯨꯔꯗꯗꯤ ꯐꯖꯅ ꯄꯥꯛꯇꯛꯅꯅ ꯍꯧꯕ ꯉꯝꯃꯤ ꯍꯥꯏꯔꯤꯕꯁꯤꯅ ꯑꯩꯈꯣꯏꯅ ꯍꯤꯗꯥꯛ ꯂꯥꯡꯊꯛꯇ ꯁꯤꯖꯤꯟꯅꯕ ꯌꯥꯏ ꯑꯗꯨꯒ ꯍꯧꯖꯤꯛꯅ ꯅꯧꯅ ꯑꯃꯨꯛ ꯅꯨꯃꯤꯠ ꯈꯔꯅꯤ ꯅꯠꯇ꯭ꯔꯒ ꯊꯥ ꯈꯔꯁꯤꯒꯤ ꯃꯃꯥꯡꯗ ꯑꯩꯈꯣꯏꯅ ꯅꯧꯅ ꯈꯪꯕꯗ ꯍꯥꯏꯔꯒꯅ ꯑꯩꯈꯣꯏꯒꯤ ꯂꯣꯛꯇꯥꯛ ꯍꯥꯏꯔꯤꯕ ꯃꯐꯝ ꯑꯁꯤꯗ ꯄꯥꯛꯅ ꯁꯟꯅ ꯍꯧꯔꯤꯕ ꯊꯝꯕꯥꯜ ꯍꯥꯏꯕ ꯂꯣꯇꯁ ꯄꯥꯝꯕꯤ ꯑꯁꯤꯗꯒꯤ ꯑꯩꯈꯣꯏꯅ ꯃꯥꯒꯤ ꯁ꯭ꯇꯦꯝꯁꯤꯗꯒꯤ ꯑꯩꯈꯣꯏꯅ ꯂꯪ ꯊ꯭ꯔꯦꯠ ꯆꯤꯡꯊꯣꯛꯇꯨꯅ ꯑꯗꯨꯛꯀꯤ ꯃꯇꯤꯛ ꯋꯥꯅ ꯍꯣꯠꯅꯔꯕ ꯃꯇꯨꯡꯗ ꯊ꯭ꯔꯦꯠ ꯑꯁꯤ ꯆꯤꯡꯂꯕ ꯃꯇꯨꯡꯗ ꯑꯩꯈꯣꯏꯅ ꯐꯤ ꯁꯥꯕꯗ ꯃꯨꯀꯥꯗꯧꯅ ꯁꯤꯖꯤꯟꯅꯗꯨꯅ ꯑꯅꯧꯕ ꯂꯪ ꯃꯈꯜ ꯑꯃ ꯑꯣꯏꯍꯟꯗꯨꯅ ꯐꯤꯔꯣꯜ ꯄꯨꯊꯣꯛꯄꯁꯨ ꯇꯧꯔꯤ ꯍꯥꯏꯔꯤꯕ ꯄ꯭ꯔꯗꯛ ꯑꯁꯤꯁꯨ ꯃꯄꯥꯜ ꯂꯝꯗ ꯌꯧꯈꯤꯕꯗꯨꯅ ꯃꯔꯝ ꯑꯣꯏꯔꯒ ꯃꯄꯥꯜ ꯂꯝꯒꯤ ꯃꯤꯁꯤꯡꯅꯁꯨ ꯑꯗꯨꯛꯀꯤ ꯃꯇꯤꯛ ꯄꯥꯝꯅꯅ ꯊꯕꯛ ꯑꯣꯗꯔ ꯇꯧꯔꯛꯂꯤ ꯑꯃꯗꯤ ꯃꯐꯝ ꯑꯁꯤꯗ ꯁꯟꯇ꯭ꯔꯦꯟ ꯑꯦꯒ꯭ꯔꯤꯀꯜꯆꯔꯦꯜ ꯖꯨꯅꯤꯕꯔꯁꯤꯇꯤ ꯀꯥꯎ ꯍꯥꯏꯔꯤꯕ ꯑꯁꯤꯁꯨ ꯅꯣꯔꯠ ꯏꯁꯀꯤ ꯃꯐꯝ ꯅꯣꯟ ꯅꯦꯆꯔꯜ ꯔꯤꯁꯣꯔꯁ ꯂꯩꯕ ꯃꯔꯝ ꯑꯣꯏꯗꯨꯅ ꯃꯐꯝ ꯑꯁꯤꯗ ꯂꯩꯔꯤ